ꯑꯩꯈꯣꯏꯒꯤ ꯑꯍꯜ ꯑꯣꯏꯕ ꯃꯤꯁꯤꯡꯅ ꯁꯥꯟꯅꯕ ꯍꯥꯏꯔꯒꯗꯤ ꯑꯗꯨꯝ ꯑꯍꯟ ꯈꯔ ꯑꯃꯅ ꯑꯩꯈꯣꯏꯒꯤ ꯂꯨꯗꯣꯒꯨꯝꯕ ꯀꯩꯒꯨꯝꯕ ꯈꯔ ꯁꯥꯟꯅꯕ ꯌꯥꯎꯋꯦ ꯑꯗꯨꯒ ꯈꯔ ꯑꯃꯅ ꯑꯩꯈꯣꯏꯒꯤ ꯋꯥꯔꯤ ꯉꯥꯡꯅꯗꯅ ꯑꯗꯨꯝ ꯂꯩꯕ ꯈꯔ ꯑꯝꯁꯨ ꯌꯥꯎꯋꯦ ꯑꯗꯨ ꯈꯔ ꯑꯃꯅ ꯑꯩꯈꯣꯏꯒꯤ ꯍꯛꯆꯥꯡ ꯁꯥꯖꯦꯟ ꯑꯣꯏꯍꯟꯗꯣꯏꯅꯤ ꯏꯁꯥ ꯐꯍꯟꯗꯣꯏꯅꯦꯒꯅ ꯋꯥꯛꯀꯤꯡ ꯆꯠꯇꯅ ꯈꯣꯠꯇꯅ ꯇꯧꯕ ꯑꯩꯍꯟꯁꯨ ꯌꯥꯎꯋꯦ ꯑꯗꯨꯝ ꯁꯥꯟꯅꯕ ꯍꯥꯏꯁꯦ ꯑꯗꯨꯒ ꯆꯦꯟ ꯆꯣꯡꯗꯅ ꯁꯥꯟꯅꯕ ꯑꯍꯟ ꯈꯔꯁꯨ ꯑꯗꯨꯝ ꯑꯗꯨꯝ ꯃꯌꯥꯝ ꯃꯔꯛꯇ ꯑꯗꯨꯝ ꯌꯥꯎꯗꯕ ꯅꯠꯇꯦ ꯌꯥꯎꯔꯝꯃꯦ ꯑꯗꯣ